ꯑꯁꯤꯅꯆꯤꯡꯕꯅꯤ ꯑꯗꯨꯒ ꯈ꯭ꯋꯥꯏꯗꯒꯤ ꯆꯥꯎꯕ ꯑꯁꯣꯟꯕ ꯍꯥꯏꯔꯒꯗꯤ ꯑꯍꯥꯟꯕ ꯊꯦꯡꯅꯕ ꯃꯤꯗ ꯋꯥꯔꯤ ꯁꯥꯕ ꯍꯩꯇꯕ ꯃꯤ ꯃꯌꯥꯝ ꯂꯩꯔꯛꯑꯗꯤ ꯋꯥ ꯉꯥꯡꯕꯗ ꯁꯣꯏꯔꯛꯄ ꯃꯤꯅ ꯀꯔꯤ ꯈꯟꯈꯤꯒꯗꯒꯦ ꯑꯗꯨꯝ ꯈꯟꯕ ꯑꯁꯤꯅꯤ